ꯑꯩꯈꯣꯏꯒꯤ ꯃꯐꯝ ꯑꯁꯤꯗꯁꯨ ꯁꯥꯟꯅ ꯈꯣꯠꯅꯕꯒꯤ ꯂꯝꯁꯤꯗꯁꯨ ꯃꯈꯜ ꯀꯌꯥꯒꯤ ꯍꯤꯔꯝ ꯀꯌꯥꯒꯤ ꯃꯁꯥꯟꯅ ꯃꯌꯥꯝ ꯂꯩꯖꯩ ꯍꯥꯏꯔꯤꯕ ꯃꯁꯥꯟꯅꯁꯤꯡ ꯑꯁꯤꯗ ꯈꯠꯅ ꯆꯩꯅꯕ ꯊꯣꯛꯇꯅꯕꯒꯤꯗꯃꯛꯇ ꯃꯁꯥꯟꯅ ꯃꯁꯥꯟꯅ ꯑꯗꯨꯒꯤ ꯍꯥꯏꯕꯗꯤ ꯁꯥꯟꯅꯔꯤꯕ ꯃꯁꯥꯟꯅ ꯑꯦꯛꯖꯥꯝꯄꯜ ꯑꯣꯏꯅ ꯍꯥꯏꯔꯕꯗ ꯄꯨꯠꯕꯣꯜ ꯁꯥꯟꯅꯔꯦ ꯐꯨꯠꯕꯣꯜ ꯁꯥꯟꯅꯕꯁꯤꯗꯁꯨ ꯃꯤꯉꯣꯟꯗ ꯐꯥꯎꯜ ꯇꯧꯕꯗ ꯀꯥ ꯍꯦꯟꯅ ꯐꯥꯎꯜ ꯇꯧꯕ ꯈꯖꯤꯛ ꯈꯔꯥꯛ ꯇꯧꯕ ꯑꯁꯤꯒꯨꯝꯕ ꯁꯤꯗ ꯌꯥꯗꯦ ꯍꯥꯏꯗꯤ ꯃꯤꯉꯣꯟꯗ ꯐꯥꯎꯜ ꯑꯃ ꯇꯧꯕ ꯃꯇꯝꯗ ꯌꯦꯜꯂꯣ ꯀꯥꯔꯗ ꯆꯥꯕ ꯔꯦꯗ ꯀꯥꯔꯗ ꯆꯥꯕ ꯁꯨꯃꯥꯏꯅ ꯑꯩꯈꯣꯏꯅ ꯑꯇꯣꯞꯄ ꯃꯁꯥꯟꯅꯁꯤꯡ ꯑꯗꯨꯗꯁꯨ ꯑꯗꯨꯝ ꯍꯥꯏꯅ ꯑꯗꯨꯒꯤ ꯅꯤꯇꯤ ꯅꯤꯌꯣꯝ ꯑꯃ ꯑꯃ ꯁꯦꯝꯃꯤ ꯍꯥꯏꯔꯤꯕ ꯁꯥꯟꯅꯕ ꯑꯁꯤꯗ ꯂꯩꯔꯤꯕ ꯅꯤꯇꯤ ꯅꯤꯌꯣꯝ ꯃꯌꯥꯝ ꯑꯁꯤꯅ ꯑꯩꯈꯣꯏꯒꯤ ꯁꯤꯗꯁꯨ ꯃꯁꯥꯟꯅ ꯃꯌꯥꯝꯁꯤꯡ ꯑꯁꯤꯗꯁꯨ ꯁꯥꯟꯅ ꯈꯣꯠꯅꯕꯒ ꯃꯔꯤ ꯂꯩꯅꯅ ꯈꯠꯅ ꯆꯩꯅꯕꯗꯨ ꯊꯣꯛꯇꯅꯕ ꯑꯣꯏꯍꯜꯂꯤ